ꯑꯩꯅ ꯈ꯭ꯋꯥꯏ ꯑꯩꯈꯣꯏꯒꯤ ꯁꯤꯆꯨꯋꯦꯁꯟꯁꯤꯒꯤ ꯃꯇꯨꯡ ꯏꯟꯅ ꯑꯩꯅ ꯈ꯭ꯋꯥꯏ ꯌꯥꯅꯤꯡꯗꯕ ꯍꯥꯏꯕꯕꯨ ꯄꯣꯂꯤꯇꯤꯀꯦꯜꯒꯤ ꯑꯦꯔꯦꯅꯥꯁꯤꯗ ꯄꯣꯂꯤꯇꯤꯀꯦꯜꯒꯤ ꯀꯩꯅꯣꯝꯃ ꯌꯥꯎꯔꯀꯥꯟꯁꯤꯗ ꯑꯩꯈꯣꯏꯅ ꯃꯤ ꯃꯌꯥꯝꯁꯦ ꯃꯤꯁꯒꯥꯏꯠ ꯇꯧꯕꯤꯕ ꯑꯗꯒꯤ ꯃꯈꯣꯏ ꯃꯇꯦꯡ ꯄꯥꯡꯕꯤꯅꯤ ꯈꯣꯠꯅꯤ ꯍꯥꯏꯔꯒ ꯁꯨꯃꯥꯏꯅ ꯇꯧꯕꯁꯦ ꯌꯥꯝ ꯅꯨꯡꯉꯥꯏꯇꯕ ꯐꯥꯎꯋꯤ ꯑꯗꯨꯅ ꯃꯈꯣꯏꯁꯤꯡꯗꯨ ꯇꯧꯍꯟꯕꯤꯗꯕ ꯄꯣꯂꯤꯇꯤꯀꯦꯜꯁꯤ ꯌꯥꯝ ꯐꯖꯕꯅꯤ ꯑꯗꯨꯅ ꯕꯤꯖꯤꯅꯦꯁ ꯂꯣꯝꯗ ꯄꯨꯊꯣꯔꯛꯄ ꯑꯁꯤꯁꯦ ꯔꯤꯂꯤꯖꯟ ꯑꯃꯗ ꯈꯇꯪ ꯕꯦꯖ ꯇꯧꯔꯒ ꯁꯨꯃꯥꯏꯅ ꯄꯨꯔꯛꯄꯁꯤ ꯅꯨꯡꯉꯥꯏꯇꯦ